ꯍꯜꯂꯣ ꯍꯥꯎ ꯑꯧ ꯅꯨꯠꯀꯂꯥꯡ ꯑꯧ ꯅꯨꯠꯀꯂꯥꯡ ꯅꯨꯠꯀꯂꯥꯡ ꯀꯧꯋꯦ ꯍꯣꯏ ꯍꯣꯏ ꯌꯥꯅꯤ ꯍꯥꯏꯕꯤꯔꯛꯑꯣ ꯀꯩ ꯀꯩꯅꯣ ꯑꯄꯥꯝꯕ ꯎꯝ ꯍꯣꯏ ꯄꯤꯁꯇꯗꯤ ꯑꯍꯟꯒꯤꯅ ꯆꯥꯃ ꯆꯥꯃ ꯌꯥꯡꯈꯩ ꯑꯉꯥꯡꯒꯤꯅ

ꯑꯣ ꯌꯥꯏꯌꯦ ꯌꯥꯏꯌꯦ ꯇꯥꯕ ꯌꯥꯏ ꯗ꯭ꯔꯖꯟ ꯂꯧꯔꯛꯑꯗꯤ ꯇꯥꯅꯤ ꯀꯌꯥꯝ ꯂꯧꯕꯤꯗꯧꯕꯅꯣ ꯀꯌꯥꯝ ꯄꯥꯝꯕꯅꯣ ꯗ꯭ꯔꯖꯟ ꯀꯌꯥꯅꯣ ꯎꯝ ꯍꯣꯏ ꯍꯣꯏ ꯎꯝ ꯐꯪꯉꯦ ꯐꯪꯉꯦ ꯆꯥꯅ ꯊꯛꯅꯕ ꯀꯩ ꯂꯣꯏꯅꯃꯛ ꯐꯪꯉꯦ ꯂꯣꯏꯅꯃꯛ ꯂꯩ ꯑꯄꯥꯝꯕ ꯑꯄꯥꯝꯕ ꯂꯣꯏꯅꯃꯛ ꯐꯪꯅꯤ ꯎꯝ ꯂꯩꯌꯦ ꯂꯩꯌꯦ ꯂꯩꯌꯦ ꯍꯩꯔꯥ ꯁꯦꯝ ꯀꯣꯝꯂꯥ ꯂꯩ ꯑꯪꯒꯨꯔ ꯂꯩ ꯑꯗꯩ ꯀꯩ ꯀꯔꯤ ꯄꯥꯝꯒꯦ ꯂꯩ ꯂꯥꯏ ꯀꯠꯄꯒꯤ ꯀꯩ ꯀꯩ ꯂꯣꯏꯅꯃꯛ ꯂꯩ ꯑꯄꯥꯝꯕꯁꯤꯡꯗꯣ ꯑꯗꯨꯝ ꯍꯥꯏꯔꯛꯄ ꯌꯥꯅꯤ ꯑꯗꯨꯝ ꯁꯦꯝꯅ ꯀꯦꯖꯤꯗ ꯂꯨꯄꯥ ꯆꯍꯨꯝ ꯑꯗꯒꯤ ꯀꯩꯅꯣ ꯑꯪꯒꯨꯔꯅ ꯂꯨꯄꯥ ꯆꯍꯨꯝ ꯌꯥꯡꯈꯩ ꯑꯗꯨꯃꯥꯏꯅ ꯂꯩꯌꯦ ꯂꯐꯣꯏꯁꯨ ꯂꯩ ꯍꯂꯣ ꯑꯥꯂꯨ ꯀꯨꯟꯊ꯭ꯔꯥ ꯀꯦꯖꯤꯗ ꯇꯤꯜꯍꯧ ꯂꯨꯄꯥ ꯃꯔꯤꯐꯨ ꯆꯅꯝ ꯂꯨꯄꯥ ꯆꯥꯃꯒ ꯌꯥꯡꯈꯩ ꯑꯗꯨꯗꯤ ꯂꯩ ꯕꯣꯇꯜ ꯂꯩ ꯂꯨꯄꯥ ꯆꯅꯤ ꯄꯤꯕ ꯆꯥꯝ ꯌꯥꯡꯈꯩ ꯄꯤꯕ ꯑꯄꯥꯝꯕ ꯑꯗꯨꯝ ꯃꯆꯥ ꯅꯤꯐꯨ ꯌꯥꯡꯈꯩ ꯄꯤꯕ ꯑꯗꯨꯝ ꯂꯩ ꯎꯝ ꯂꯩꯌꯦ ꯂꯩ ꯄꯥꯐꯣꯔꯁꯨ ꯂꯩ ꯍꯥꯂꯣ ꯍꯂꯣ ꯑꯣ ꯍꯣ ꯍꯣ ꯑꯗꯨ ꯍꯥꯞꯄꯛꯑꯒꯦ ꯄꯥꯐꯣꯔ ꯗ꯭ꯔꯖꯟ ꯀꯌꯥ ꯍꯥꯞꯄꯛꯑꯣꯒꯦ ꯑꯗꯒꯤ ꯊꯥꯎꯅ ꯀꯌꯥꯝ ꯂꯧꯗꯣꯏꯕ ꯑꯗꯒꯤ ꯀꯩꯅꯣꯅ ꯀꯩꯅꯣ ꯂꯧꯗꯣꯏꯅꯣ ꯑꯗꯒꯤ ꯁꯦꯝ ꯀꯣꯝꯂꯥ ꯑꯗꯩ ꯑꯪꯒꯨꯔꯒꯨꯝꯕꯅ ꯀꯌꯥꯝ ꯂꯧꯗꯣꯏꯅꯣ ꯑꯗꯨ ꯍꯥꯏꯔꯛꯑꯣ ꯍꯥꯞꯄꯛꯑꯒꯦ ꯎꯝ ꯎꯝ ꯎꯝ ꯍꯣꯏ ꯍꯣꯏ ꯎꯝ ꯑꯍꯨꯝ ꯎꯝ ꯍꯣꯏ ꯑꯪꯒꯨꯔꯁꯨ ꯂꯩꯌꯦ ꯑꯪꯒꯨꯔꯁꯨ ꯂꯩ ꯑꯪꯒꯨꯔꯗꯤ ꯀꯦꯖꯤꯗ ꯂꯨꯄꯥ ꯆꯍꯨꯝ ꯆꯥꯃꯔꯤ ꯑꯗꯨꯃꯥꯏꯅ ꯂꯥꯛꯑꯦ ꯑꯗꯨ ꯀꯌꯥꯝ ꯍꯥꯞꯄꯛꯑꯣꯒꯦ ꯑꯪꯒꯨꯔꯗꯣ ꯃꯈꯜ ꯑꯅꯤ ꯂꯩ ꯑꯉꯥꯡꯕ ꯑꯃ ꯑꯁꯪꯕ ꯑꯃ ꯑꯗꯨ ꯀꯔꯝꯕ ꯄꯥꯝꯃꯤꯅꯣ ꯑꯁꯪꯕꯗꯨꯅ ꯈꯔ ꯍꯣꯡꯏ ꯑꯪꯒꯨꯔꯗꯤ ꯑꯉꯥꯡꯕꯗꯨꯗꯤ ꯇꯥꯡꯏ ꯑꯉꯥꯡꯕꯗꯨꯅꯗꯤ ꯍꯦꯜꯂꯤ ꯃꯃꯜ ꯍꯣꯏ ꯍꯣꯏ ꯂꯩꯌꯦ ꯂꯩꯌꯦ ꯑꯆꯣꯠꯄꯁꯨ ꯐꯪꯏ ꯑꯀꯪꯕꯁꯨ ꯐꯪꯏ ꯑꯀꯪꯕꯗꯤ ꯀꯦꯖꯤꯗ ꯂꯨꯄꯥ ꯂꯤꯁꯤꯡ ꯑꯅꯤ ꯑꯗꯒꯤ ꯀꯩꯅꯣꯗꯨꯅ ꯑꯆꯣꯠꯄꯗꯨꯅ ꯀꯦꯖꯤꯗ ꯂꯨꯄꯥ ꯆꯥꯇꯔꯦꯠ ꯎꯝ ꯍꯣꯏ ꯑꯣꯜꯂꯦ ꯍꯣꯏ ꯂꯩ ꯆꯔꯣꯡꯗ ꯂꯨꯄꯥ ꯆꯍꯨꯝ ꯄꯤꯕ ꯆꯃꯔꯤ ꯄꯤꯕ ꯌꯥꯝꯅ ꯂꯩ ꯑꯗꯨꯁꯨ ꯍꯥꯞꯄꯛꯑꯒꯦ ꯑꯣ ꯌꯣꯡꯆꯥꯛꯇꯣ ꯃꯈꯜ ꯑꯅꯤ ꯑꯍꯨꯝ ꯊꯣꯛꯑꯦ ꯑꯩꯈꯣꯏ ꯆꯤꯡꯒꯤ ꯌꯣꯡꯆꯥꯛ ꯑꯃ ꯑꯗꯩ ꯃꯣꯔꯦꯔꯣꯝꯒꯤ ꯌꯣꯡꯆꯥꯛ ꯑꯃ ꯑꯗꯨꯃꯥꯏꯅ ꯃꯈꯜꯁꯤ ꯑꯅꯤ ꯂꯩ ꯑꯩꯈꯣꯏ ꯆꯤꯡꯒꯤ ꯑꯩꯈꯣꯏꯒꯤ ꯑꯩꯈꯣꯏꯒꯤ ꯑꯩꯈꯣꯏꯒꯤ ꯀꯩꯅꯣꯒꯤꯗꯤ ꯑꯩꯈꯣꯏꯒꯤ ꯂꯣꯀꯦꯜꯒꯤꯗꯤ ꯄꯩꯁꯥ ꯂꯨꯄꯥ ꯆꯃꯉꯥ ꯆꯥꯇꯔꯨꯛ ꯑꯗꯨꯃꯥꯏꯅ ꯂꯥꯛꯑꯦ ꯑꯗꯨꯒ ꯃꯣꯔꯦꯒꯤꯗꯤ ꯍꯣꯡꯉꯦ ꯆꯍꯨꯝꯒꯨꯝꯕ ꯑꯗꯨꯃꯥꯏꯅ ꯄꯤ ꯆꯥꯃꯔꯤꯒꯨꯝꯕ ꯎꯝ ꯍꯣꯏ ꯍꯣꯏ ꯍꯣꯏ ꯂꯩꯌꯦ ꯗꯕꯜ ꯕꯦꯜ ꯄꯥꯝꯕ꯭ꯔꯣ ꯁꯤꯡꯒꯜ ꯄꯥꯝꯕ꯭ꯔꯣ ꯗꯕꯜ ꯄꯥꯝꯕ꯭ꯔ ꯃꯦꯗꯤꯌꯝ ꯄꯥꯝꯕ꯭ꯔ ꯑꯣ ꯍꯣꯏ ꯍꯣꯏ ꯍꯣꯏ ꯍꯣꯏ ꯑ ꯑꯣ ꯀꯣꯇꯟꯗ ꯈꯥꯗꯤꯝꯒꯤꯗꯣ ꯑꯣꯏꯅ ꯇꯧꯁꯤ ꯑꯗꯨꯗꯤ ꯈꯥꯗꯤꯝꯒꯤꯗꯨꯅ ꯏꯪꯒꯅꯤꯀꯣ ꯈꯥꯗꯤꯝꯒꯤ ꯂꯨꯄꯥ ꯆꯍꯨꯝ ꯆꯃꯔꯤ ꯑꯗꯨꯃꯥꯏꯅ ꯂꯩ ꯍꯣꯏ ꯍꯣꯏ ꯑꯗꯨꯒꯨꯝꯕꯗꯣ ꯑꯣꯏꯅ ꯍꯥꯞꯄꯛꯑꯒꯦ ꯑꯗꯨꯗꯤ ꯈꯥꯗꯤꯝꯒꯤꯗꯣ ꯑꯣꯏꯅ ꯏꯌꯣꯡꯅ ꯁꯥꯕ ꯑꯩꯈꯣꯏ ꯃꯩꯇꯩꯒꯤ ꯐꯤꯁꯨ ꯑꯗꯨꯝ ꯂꯩꯌꯦꯕ ꯑꯩꯈꯣꯏꯒꯤ ꯏꯌꯣꯡꯒꯤ ꯑꯣ ꯑꯧ ꯗꯕꯜ ꯗꯥꯏꯌꯤꯡꯗꯁꯨ ꯎꯝ ꯀꯂꯔꯗꯤ ꯌꯥꯝ ꯂꯩꯌꯦ ꯃꯆꯨ ꯃꯆꯨ ꯃꯌꯥꯝ ꯑꯃ ꯂꯩ ꯈꯟꯕ ꯑꯗꯨꯝ ꯌꯥꯏ ꯑꯉꯥꯡꯕ ꯍꯤꯒꯣꯛ ꯃꯆꯨ ꯑꯁꯪꯕ ꯑꯗꯒꯤ ꯂꯣꯏꯅꯃꯛ ꯁꯨꯔꯦ ꯍꯪꯒꯥꯝꯄꯥꯜ ꯑ ꯍꯣꯏ ꯍꯣꯏ ꯎꯝ ꯏꯁꯤꯡ ꯃꯆꯨꯒꯨꯝꯕ ꯀꯩꯒꯨꯝꯕꯗ ꯑꯣꯏꯅ ꯐꯔꯅꯤ ꯑꯗꯨꯗꯤ ꯑꯣ ꯏꯁꯥꯒꯤ ꯂꯤꯠꯅꯕ ꯍꯂꯣ ꯍꯂꯣ ꯏꯁꯥꯒꯤ ꯂꯤꯠꯅꯅꯕ ꯐꯨꯔꯤꯠ ꯐꯤꯔꯣꯜꯗꯤ ꯀꯔꯤ ꯄꯥꯝꯕꯤꯒꯦ ꯀꯔꯤ ꯍꯥꯞꯄꯛꯎꯒꯦ ꯂꯩ ꯂꯩꯌꯦ ꯎꯝ ꯍꯥꯞꯄꯦꯟꯁꯦ ꯃꯃꯜ ꯆꯅꯤ ꯑꯍꯨꯝ ꯄꯣꯠ ꯄꯣꯠꯅ ꯄꯨꯔꯦ ꯑꯐꯕ ꯐꯠꯇꯕ ꯈꯔ ꯀ꯭ꯋꯥꯂꯤꯇꯤ ꯈꯔꯒ ꯑꯐꯕ ꯐꯠꯇꯕ ꯂꯩ ꯑꯅꯤ ꯑꯍꯨꯝ ꯃꯈꯟ ꯑꯅꯤ ꯑꯍꯨꯝ ꯂꯩꯌꯦ ꯑꯣ ꯑꯗꯨꯗꯤ ꯆꯥꯇꯔꯨꯛ ꯄꯤꯕꯁꯦ ꯑꯗꯨꯝ ꯌꯥꯔꯦ ꯆꯥꯇꯔꯨꯛꯀꯨꯝꯕ ꯄꯤꯕꯗꯣ ꯑꯗꯨꯝ ꯐꯔꯦ ꯑꯗꯨꯒꯨꯝꯕꯗꯣ ꯑꯣꯏꯅ ꯑꯗꯗꯨꯤ ꯅꯪꯇꯦ ꯐꯨꯔꯤꯠꯀ ꯈꯪꯒ꯭ꯔꯥꯎꯒ ꯇꯣꯉꯥꯟ ꯇꯣꯉꯥꯟꯕ ꯑꯣꯏꯗꯣꯏꯕ ꯍꯣꯏ ꯍꯣꯏ ꯎꯝ ꯎꯝ ꯍꯣꯏ ꯍꯣꯏ ꯑꯗꯨꯁꯨ ꯂꯩꯌꯦ ꯌꯥꯝꯅ ꯐꯪꯏ ꯂꯩ ꯍꯥꯞꯄꯛꯀꯦ ꯍꯥꯞꯄꯛꯀꯦ ꯍꯣꯏ ꯍꯣꯏ ꯍꯣꯏ ꯍꯣꯏ ꯍꯣꯏ ꯂꯩꯌꯦ ꯍꯣꯏ ꯄꯨꯂꯞ ꯑꯣꯏꯅ ꯄꯦꯀꯤꯡ ꯇꯧꯔꯒꯦ ꯕꯣꯛꯁ ꯑꯣꯏꯅ ꯂꯥꯛꯏ ꯄ꯭ꯂꯦꯟꯗꯣ ꯂꯥꯛꯇ꯭ꯔꯦ ꯎꯝ ꯍꯣ ꯍꯣꯏ ꯑ ꯍꯣꯏ ꯍꯣꯏ ꯌꯥꯔꯦ ꯌꯥꯔꯦ ꯍꯣꯏ ꯍꯣꯏ ꯐꯔꯦ ꯐꯔꯦ ꯄꯦꯀꯤꯡ ꯇꯧꯖꯔꯛꯑꯒꯦ ꯑꯗꯨꯗꯤ